ꯑꯩꯒ ꯌꯥꯝ ꯂꯨꯅ ꯇꯤꯟꯅꯕ ꯏꯝꯃꯥꯅꯕ ꯑꯃ ꯀꯣꯂꯦꯖ ꯗꯤꯒ꯭ꯔꯤ ꯐꯪꯈ꯭ꯔꯕ ꯃꯇꯨꯡꯗ ꯃꯥꯏ ꯄꯥꯛꯈ꯭ꯔꯕ ꯃꯤ ꯂꯩ ꯃꯥꯁꯦ ꯀꯣꯂꯦꯖ ꯍꯦꯛ ꯂꯣꯏꯔꯛꯄꯒ ꯍꯦꯛꯇ ꯈꯨꯗꯛꯇ ꯃꯥꯏ ꯄꯥꯛꯄꯗꯤ ꯅꯠꯇꯦ ꯀꯣꯂꯦꯖ ꯂꯣꯏꯔꯕ ꯃꯇꯨꯡꯗ ꯃꯥ ꯆꯍꯤ ꯑꯅꯤ ꯑꯃꯗꯤ ꯑꯗꯨꯝ ꯌꯨꯝꯗ ꯀꯔꯤꯝ ꯇꯧꯗꯅ ꯂꯩꯔꯝꯃꯤ ꯑꯗꯨꯗꯒꯤ ꯃꯥꯗꯣ ꯁꯨꯝ ꯂꯩꯔꯛꯄꯗꯒꯤꯗꯤ ꯁꯨꯝ ꯐꯛꯆꯤꯜꯂꯒ ꯌꯨꯝꯗ ꯁꯨꯝ ꯂꯩꯔꯛꯄꯗꯒꯤꯗꯤ ꯂꯩꯕꯗꯣ ꯌꯨꯝꯗꯒꯤꯁꯨ ꯀꯩꯁꯨ ꯏꯃꯨꯡꯗꯒꯤꯁꯨ ꯌꯥꯝ ꯉꯥꯡꯁꯤꯜꯂꯛꯄ ꯑꯗꯨꯗꯒꯤ ꯑꯗꯨꯃꯥꯏꯅ ꯁꯨꯝ ꯇꯧꯔꯛꯄꯗꯒꯤ ꯃꯥ ꯀꯣꯆꯤꯡ ꯀ꯭ꯂꯥꯁ ꯀꯝꯄꯤꯇꯤꯇꯤꯕ ꯑꯦꯛꯖꯥꯝ ꯃꯌꯥꯝ ꯑꯃ ꯊꯥꯒꯦꯅ ꯃꯥꯅ ꯈꯟꯕ ꯍꯧꯔꯛꯑꯦ ꯁꯤꯁꯨ ꯑꯍꯥꯟꯕꯗ ꯀꯩꯁꯨ ꯌꯥꯝ ꯐꯥꯁ ꯇ꯭ꯔꯥꯏꯗ ꯀꯩꯁꯨ ꯌꯥꯝ ꯃꯥꯏ ꯄꯥꯛꯇꯦ ꯑꯍꯥꯟꯕꯗꯗꯤ ꯃꯥ ꯀꯣꯆꯤꯡ ꯆꯠꯂꯝꯃꯤ ꯏꯝꯐꯥꯜꯗ ꯕꯦꯁ ꯇꯧꯕ ꯀꯣꯆꯤꯡ ꯁꯦꯟꯇꯔ ꯑꯃꯗ ꯃꯥ ꯌꯥꯎꯔꯝꯃꯤ ꯀꯣꯆꯤꯡ ꯆꯠꯂꯝꯃꯤ ꯊꯋꯥꯏ ꯌꯥꯝ ꯀꯟꯅ ꯍꯣꯠꯅꯔꯝꯃꯤ ꯑꯗꯨꯕꯨ ꯑꯍꯥꯟꯕꯗꯗꯤ ꯀꯩꯁꯨ ꯃꯥꯏ ꯄꯥꯛꯈꯤꯗꯦ ꯆꯍꯤ ꯑꯅꯤ ꯁꯨꯔꯛꯄ ꯃꯇꯝꯗꯗꯤ ꯃꯥ ꯍꯧꯖꯤꯛꯀꯤ ꯌꯨ ꯄꯤ ꯑꯦꯁ ꯁꯤꯅ ꯂꯧꯕ

ꯑꯦꯁ ꯁꯤ ꯁꯤ ꯑꯦꯛꯖꯥꯝꯁꯦ ꯃꯥꯅ ꯃꯥꯏ ꯄꯥꯛꯈꯤ ꯆꯍꯤ ꯑꯅꯤ ꯃꯇꯨꯡꯗ ꯇ꯭ꯔꯥꯏ ꯀꯟꯅ ꯇꯧꯔꯕ ꯃꯇꯨꯡꯗ